ꯑꯩꯈꯣꯏꯒꯤ ꯃꯐꯝꯗ ꯑꯅꯥ ꯂꯥꯏꯌꯦꯡꯁꯤꯡ ꯃꯇꯤꯛ ꯆꯥꯅ ꯂꯩꯇꯦ ꯐꯃꯨꯡ ꯑꯣꯛꯁꯤꯖꯦꯟ ꯁꯤꯂꯤꯟꯗꯔꯁꯤꯡ ꯑꯃꯗꯤ ꯁꯔꯖꯔꯤꯒꯤ ꯈꯨꯠꯂꯥꯏꯁꯤꯡ ꯃꯇꯤꯛ ꯆꯥꯅ ꯐꯪꯗꯦ ꯑꯩꯈꯣꯏꯗ ꯂꯩꯔꯤꯕ ꯍꯣꯁꯄꯤꯇꯥꯜ ꯍꯥꯏꯕꯕꯨ ꯗꯤꯁꯇ꯭ꯔꯤꯛ ꯍꯣꯁꯄꯤꯇꯥꯜ ꯑꯃꯈꯛ ꯂꯩ ꯔꯤꯁꯥꯔꯁꯁꯤꯡ ꯑꯁꯤꯅ ꯃꯇꯤꯛ ꯆꯥꯗꯕꯅ ꯃꯔꯝ ꯑꯣꯏꯗꯨꯅ ꯑꯩꯉꯣꯟꯗ ꯑꯋꯥꯕ ꯊꯧꯗꯣꯛ ꯀꯌꯥ ꯑꯃ ꯅꯪꯈꯤ ꯊꯧꯗꯣꯛ ꯀꯌꯥꯁꯤꯡꯗꯨꯗꯒꯤ ꯃꯔꯛꯇ ꯑꯩꯅ ꯑꯃ ꯈ꯭ꯋꯥꯏꯗꯒꯤ ꯈꯨꯗꯣꯡ ꯆꯥꯗꯕ ꯑꯃ ꯂꯧꯈꯠꯆꯒꯦ ꯃꯗꯨꯗꯤ ꯅꯣꯡꯃ ꯑꯩꯈꯣꯏ ꯄꯨꯄꯨ ꯑꯗꯨ ꯁꯨꯃꯥꯡꯗ ꯊꯣꯛꯄ ꯃꯇꯝꯗ ꯃꯈꯣꯡꯗꯨ ꯌꯣꯠꯄꯤꯅ ꯊꯤꯟꯈ꯭ꯔꯦ ꯃꯇꯝ ꯑꯗꯨꯗ ꯑꯩꯈꯣꯏ ꯄꯨꯄꯨꯗꯤ ꯗꯥꯏꯕꯦꯇꯤꯁ ꯂꯩꯕꯅꯤꯅ ꯏ ꯑꯗꯨ ꯈꯛꯈꯤꯗ꯭ꯔꯦ ꯑꯗꯨꯅ ꯑꯩꯈꯣꯏꯅ ꯗꯤꯁꯇ꯭ꯔꯤꯛ ꯍꯣꯁꯄꯤꯇꯥꯜꯗ ꯄꯨꯈꯠꯄ ꯃꯇꯝꯗ ꯃꯥꯗꯣ ꯈꯤꯇꯪ ꯂꯨꯔꯦ ꯍꯥꯏꯗꯨꯅ ꯑꯩꯈꯣꯏꯅ ꯔꯤꯝꯁ ꯍꯣꯁꯄꯤꯇꯥꯜꯗ ꯄꯨꯈꯠꯅꯕ ꯍꯣꯠꯅꯈꯤ ꯃꯇꯝ ꯑꯗꯨꯗ ꯑꯩꯈꯣꯏꯗ ꯒꯥꯔꯤꯒꯤ ꯑꯋꯥꯕ ꯀꯌꯥ ꯑꯃ ꯅꯪꯈꯤ ꯑꯗꯨꯕꯨ ꯑꯩꯈꯣꯏꯅ ꯂꯩꯀꯥꯏꯒꯤ ꯒꯥꯔꯤ ꯑꯃꯗ ꯇꯧꯗꯨꯅ ꯔꯤꯝꯁ ꯍꯣꯁꯄꯤꯇꯥꯜ ꯌꯧꯅꯕ ꯆꯠꯈꯤ ꯑꯁꯨꯝꯅ ꯇꯧꯗꯨꯅ ꯑꯩꯈꯣꯏꯅ ꯔꯤꯝꯁ ꯍꯣꯁꯄꯤꯇꯥꯜꯗ ꯅꯨꯃꯤꯠ ꯀꯌꯥꯅꯤ ꯑꯃꯁꯨ ꯂꯩꯔꯦ ꯑꯗꯨꯕꯨ ꯂꯥꯏꯕꯛ ꯐꯕꯗꯒꯤ ꯄꯨꯄꯨꯒꯤ ꯑꯅꯥꯕ ꯑꯗꯨ ꯐꯒꯠꯂꯛꯂꯦ ꯑꯁꯤꯗꯁꯨ ꯅꯠꯇꯦ ꯅꯣꯡꯃꯁꯨ ꯑꯩꯈꯣꯏꯒꯤ ꯈꯨꯡꯒꯪ ꯑꯁꯤꯗ ꯃꯤꯔꯣꯟꯕꯤ ꯅꯨꯄꯤ ꯑꯃ ꯂꯩ ꯃꯥꯁꯨ ꯃꯇꯥꯡ ꯃꯇꯝꯅ ꯌꯥꯔꯛꯇꯕ ꯍꯥꯏꯕꯗꯨ ꯑꯣꯏꯔꯛꯄꯗꯒꯤ ꯑꯩꯈꯣꯏꯅ ꯗꯤꯁꯇ꯭ꯔꯤꯛ ꯍꯣꯁꯄꯤꯇꯥꯜꯗ ꯄꯨꯈꯠꯄ ꯃꯇꯝꯗ ꯈꯨꯗꯤꯡ ꯆꯥꯗꯕ ꯀꯌꯥ ꯑꯃ ꯅꯪꯈꯤ ꯑꯦꯝꯕꯨꯂꯦꯟꯁ ꯀꯧꯕ ꯃꯇꯝꯗꯁꯨ ꯑꯋꯥꯕ ꯀꯌꯥ ꯑꯃ ꯅꯪꯈꯤ ꯑꯗꯨꯗꯅ ꯂꯩꯀꯥꯏꯒꯤ ꯒꯥꯔꯤ ꯑꯃꯗ ꯑꯗꯨꯝꯃꯛ ꯆꯠꯂꯤ ꯑꯗꯨꯒ ꯗꯤꯁꯇ꯭ꯔꯤꯛ ꯍꯣꯁꯄꯤꯇꯥꯜ ꯑꯗꯨ ꯌꯧꯕ ꯃꯇꯝꯗꯁꯨ ꯈꯨꯠꯁꯨ ꯈꯨꯠꯂꯥꯏ ꯁꯨꯅ ꯂꯩꯇꯕꯅ ꯃꯔꯝ ꯑꯣꯏꯗꯨꯅ ꯈꯨꯗꯣꯡ ꯆꯥꯗꯕ ꯃꯌꯥꯝ ꯑꯃ ꯃꯥꯏꯌꯣꯛꯅꯈꯤ ꯑꯗꯨꯅ ꯑꯩꯈꯣꯏꯅ ꯑꯇꯣꯄ ꯍꯣꯁꯄꯤꯇꯥꯜ ꯑꯃꯗ ꯁꯤꯟꯅꯕ ꯊꯧꯔꯥꯡ ꯀꯌꯥ ꯑꯃ ꯂꯧꯈꯠꯈꯤ ꯑꯁꯤꯒꯨꯝꯕ ꯑꯋꯥꯕꯒꯤ ꯊꯧꯔꯝ ꯍꯥꯏꯗꯤ ꯑꯋꯥꯕ ꯊꯦꯡꯅꯕꯁꯦ ꯑꯁꯤꯇꯁꯨ ꯅꯠꯇꯦ ꯀꯌꯥ ꯑꯃꯁꯨ ꯊꯦꯡꯅꯔꯒ ꯂꯥꯛꯈꯤ